ꯑꯥ ꯑꯁꯤꯖꯦ ꯑꯩꯅ ꯀꯩꯅꯣꯝꯃ ꯈꯪꯅꯤꯡꯕꯀꯣ ꯑꯩꯈꯣꯏꯒꯤ ꯅꯣꯏꯒꯤ ꯀꯨꯠ ꯐꯦꯁꯇꯤꯕꯦꯜ ꯄꯥꯡꯊꯣꯛꯄꯁꯦ ꯑꯁꯤꯒꯤꯁꯦ ꯀꯔꯝꯀꯥꯟꯗ ꯄꯥꯡꯊꯣꯛꯄꯤꯒꯦ

ꯑꯩꯖꯦ ꯃꯤꯖꯣꯔꯥꯝꯗꯒꯤ

ꯑꯣ ꯑꯣ ꯑꯩꯅ ꯈꯔꯈꯪꯅꯤꯡꯕ ꯃꯣꯏꯒꯤꯖꯦ ꯑꯩꯈꯣꯏꯗꯤ ꯂꯥꯛꯑꯒ ꯂꯩꯁꯤꯟꯅꯕ ꯍꯣꯇꯦꯜꯒꯨꯝꯕ ꯀꯩꯀꯥꯒꯨꯝꯕꯗꯤ ꯐꯪꯒꯅꯤꯅ ꯍꯣꯇꯦꯜꯒꯨꯝꯕꯗꯤ ꯎꯝ ꯎꯝ ꯑꯣ ꯑꯣ ꯎꯝ ꯎꯝ ꯄ꯭ꯔꯣꯒ꯭ꯔꯥꯝꯗꯤ ꯀꯔꯝꯅ ꯀꯃꯥꯏꯅ ꯁꯤꯟꯒꯦ ꯃꯈꯣꯏꯒꯤ

ꯑꯇꯣꯞꯄ ꯑꯇꯣꯞꯄꯗꯤ ꯈꯪꯅꯤꯡꯕꯗꯤ ꯌꯥꯝ ꯂꯩꯇ꯭ꯔꯦ ꯑꯗꯨ ꯈꯪꯅꯤꯡꯕꯒꯤꯀꯣ ꯂꯥꯛꯀꯅꯤ ꯇꯧꯕꯗꯨꯗ ꯀꯃꯥꯏ ꯀꯃꯥꯏ ꯇꯧꯕ꯭ꯔꯅ ꯅꯈꯣꯏ ꯑꯦꯔꯤꯌꯥꯒꯤ ꯂꯣꯀꯦꯜꯒꯤ ꯃꯤ ꯈꯪꯅꯕ ꯂꯩꯔꯗꯤꯑꯅ ꯀꯣꯜ ꯇꯧꯖꯔꯛꯄꯅꯤꯗ ꯑꯣ ꯑꯣ ꯍꯣ ꯍꯣ ꯑꯗꯨ ꯌꯥꯝ ꯅꯨꯡꯉꯥꯏꯔꯦ ꯑꯩꯈꯣꯏ ꯂꯥꯛꯄꯀꯥꯟꯗ ꯑꯩꯈꯣꯏ ꯑꯗꯨꯝ ꯊꯦꯡꯅꯁꯤꯀꯣ

ꯑꯩꯈꯣꯏꯖꯤ ꯈꯪꯗꯦ ꯅꯨꯃꯤꯠ ꯑꯅꯤ ꯑꯍꯨꯝꯒꯨꯝꯕꯗꯤ ꯂꯦꯛꯁꯤꯟꯗꯧꯅꯦ ꯂꯥꯛꯄꯨ ꯂꯥꯛꯑꯗꯤꯀꯣ ꯅꯪ ꯍꯧꯖꯤꯛꯀꯤꯗꯣ ꯀꯩꯅꯦꯕ ꯃꯥꯔꯁꯇꯅꯦꯕ ꯅꯣꯏꯒꯤ ꯀꯨꯠꯇꯣ ꯑꯣ ꯁꯦꯚꯦꯟ ꯃꯥꯔꯁ ꯁꯦꯚꯦꯟ ꯃꯥꯔꯁ ꯍꯥꯏꯔꯗꯤ ꯑꯩꯠꯀꯨꯝꯕꯗ ꯌꯧꯁꯜꯂꯛꯑꯒꯦ ꯍꯣ ꯍꯣꯏ ꯍꯣꯏ ꯌꯥꯝ ꯅꯨꯡꯉꯥꯏꯔꯦꯀꯣ ꯑꯗꯨꯗꯤ